ꯍꯧꯖꯤꯛ ꯑꯩꯅ ꯍꯥꯏꯔꯛꯀꯗꯕꯁꯦ ꯉꯥꯡꯂꯛꯀꯗꯕꯁꯦ ꯑꯦꯂꯦꯛꯇ꯭ꯔꯤꯛꯁꯤꯇꯤꯒꯤ ꯑꯦꯂꯦꯛꯇ꯭ꯔꯤꯛꯀꯤ ꯃꯈꯥꯗ ꯑꯩ ꯈꯔ ꯋꯥꯐꯝ ꯑꯃ ꯑꯅꯤ ꯊꯝꯖꯔꯛꯀꯦ ꯑꯦꯂꯦꯛꯇ꯭ꯔꯤꯁꯤꯇꯤ ꯍꯥꯏꯕꯁꯤ ꯍꯣꯏ ꯇꯥꯏꯕꯪ ꯃꯤ ꯑꯃ ꯄꯥꯟꯕꯅꯤꯅ ꯑꯦꯂꯦꯛꯇ꯭ꯔꯤꯛꯁꯤꯇꯤ ꯌꯥꯎꯗ꯭ꯔꯗꯤ ꯍꯤꯡꯕꯁꯦ ꯋꯥꯏ ꯋꯥꯒꯅꯤ ꯑꯗꯨꯅ ꯑꯦꯂꯦꯛꯇ꯭ꯔꯤꯛꯁꯤꯇꯤ ꯇꯥꯏꯕꯪ ꯃꯤ ꯑꯃ ꯄꯥꯟꯕꯅꯤꯅ ꯑꯍꯤꯡ ꯃꯝꯂꯛꯂꯗꯤ ꯂꯥꯏꯠ ꯗꯔꯀꯥꯔ ꯇꯥꯒꯅꯤ ꯑꯗꯨꯅ ꯑꯦꯂꯦꯛꯇ꯭ꯔꯤꯛꯁꯤꯇꯤꯒꯤ ꯃꯇꯦꯡ ꯂꯧꯔꯒ ꯂꯥꯏꯠ ꯊꯥꯜꯂꯦ ꯑꯗꯨꯒ ꯍꯧꯖꯤꯛ ꯃꯇꯝꯗꯤ ꯃꯤꯅ ꯃꯤ ꯃꯌꯥꯝꯅ ꯔꯥꯏꯁ ꯀꯨꯀꯔꯒꯨꯝꯕ ꯐ꯭ꯔꯤꯁꯀꯨꯝꯕ ꯁꯤꯖꯤꯟꯅꯔꯒ ꯂꯩꯌꯦ ꯆꯥꯛ ꯊꯣꯡꯅꯕ ꯔꯥꯏꯁ ꯀꯨꯀꯔ ꯁꯤꯖꯤꯟꯅꯔꯒ ꯔꯥꯏꯁ ꯀꯨꯀꯔ ꯁꯤꯖꯤꯟꯅꯔꯒ ꯂꯩꯌꯦ ꯑꯗꯨꯒ ꯐ꯭ꯔꯤꯁꯁꯨ ꯀꯥꯂꯦꯟ ꯊꯥ ꯁꯥꯔꯛꯄ ꯃꯇꯝ ꯇꯦꯝꯄꯦꯔꯦꯆꯔ ꯍꯦꯟꯅ ꯋꯥꯡꯂꯛꯄ ꯃꯇꯝꯅꯤꯅ ꯐ꯭ꯔꯤꯁꯇꯁꯨ ꯃꯣꯏ ꯏꯁꯤꯡꯒꯨꯝꯕ ꯑꯆꯥ ꯑꯊꯛ ꯀꯔꯤ ꯃꯣꯏ ꯊꯝꯂꯒ ꯐ꯭ꯔꯤꯁꯇ ꯏꯁꯇꯣꯔ ꯇꯧꯔꯒ ꯍꯦꯟꯅ ꯄꯨꯝꯗꯅꯤꯡꯉꯥꯏꯒꯤ ꯐ꯭ꯔꯦꯁ ꯑꯣꯏꯅꯤꯡꯉꯥꯏꯒꯤ ꯍꯥꯏꯅ ꯐ꯭ꯔꯤꯁꯇ ꯑꯗꯨꯝ ꯊꯝꯂꯒ ꯁꯤꯖꯤꯟꯅꯕꯅꯤꯅ ꯐ꯭ꯔꯤꯁꯇꯨꯁꯨ ꯌꯨꯁ ꯇꯧꯔꯤꯌꯦ ꯑꯗꯨꯒ ꯐ꯭ꯔꯤꯁ ꯉꯥꯛꯇ ꯅꯠꯇꯦ ꯑꯗꯨ ꯋꯥꯁꯤꯡ ꯃꯦꯁꯤꯟ ꯗꯁꯨ ꯋꯥꯁꯤꯡ ꯃꯦꯁꯤꯟꯗꯁꯨ ꯃꯣꯏ ꯐꯤ ꯂꯥꯏꯛ ꯗꯦꯂꯤ ꯌꯨꯖꯦꯕꯜ ꯀ꯭ꯂꯣꯠꯁ ꯀꯨꯝꯕ ꯁꯨꯔꯒ ꯋꯥꯁꯤꯡ ꯃꯦꯁꯤꯟꯗ ꯍꯧꯖꯤꯛꯇꯤ ꯃꯇꯝꯁꯨ ꯂꯩꯔꯛꯇ꯭ꯔꯕꯅꯤꯅ ꯃꯇꯝꯗꯨ ꯀꯣꯟꯅꯔꯛꯇ꯭ꯔꯕꯅꯤꯅ ꯋꯥꯁꯤꯡ ꯃꯦꯁꯤꯟꯗꯨ ꯍꯥꯞꯂꯒ ꯋꯥꯁꯤꯡ ꯃꯦꯁꯤꯟꯅ ꯁꯨꯔꯒ ꯑꯗꯨꯗ ꯍꯦꯟꯅ ꯃꯇꯝꯗꯣ ꯁꯦꯕ ꯑꯣꯏꯕꯅꯤꯅ ꯋꯥꯁꯤꯡ ꯃꯦꯁꯤꯟꯗꯁꯨ ꯁꯤꯖꯤꯟꯅꯩ ꯑꯗꯨꯒ ꯁꯣꯜꯗꯤꯡꯒꯨꯝꯕ ꯀꯔꯤ ꯀꯔꯥꯒꯨꯝꯕ ꯍꯧꯖꯤꯛ ꯌꯨꯝ ꯁꯥꯕꯒꯨꯝꯕꯁꯨ ꯑꯦꯂꯦꯛꯇ꯭ꯔꯤꯛꯁꯤꯇꯤꯒꯤ ꯃꯇꯦꯡ ꯂꯧꯔꯒ ꯑꯦꯂꯦꯛꯇ꯭ꯔꯤꯛꯀꯤ ꯃꯇꯦꯡꯅ ꯌꯣꯠꯀꯨꯝꯕ ꯁꯧꯍꯜꯂꯒ ꯁꯣꯜꯗꯤꯡ ꯇꯧꯔꯒ ꯑꯦꯅꯤ ꯀꯥꯏꯟꯁ ꯑꯣꯐ ꯃꯣꯏ ꯀꯔꯤ ꯀꯔꯤ ꯗꯤꯖꯥꯏꯟꯒꯨꯝꯕ ꯁꯦꯝꯂꯒ ꯍꯥꯞꯄ ꯊꯦꯠꯄꯒꯨꯝꯕ ꯇꯧꯋꯦ ꯑꯗꯨꯒ ꯑꯇꯦꯛ ꯑꯀꯥꯏꯒꯨꯝꯕ ꯂꯩꯔꯁꯨ ꯍꯧꯖꯤꯛꯀꯤ ꯍꯥꯏꯔꯤꯕ ꯏꯂꯦꯛꯇ꯭ꯔꯤꯛ ꯃꯇꯦꯡ ꯂꯧꯔꯒ ꯁꯣꯜꯗꯤꯡ ꯇꯧꯔꯒ ꯃꯣꯏ ꯌꯨꯁ ꯇꯧꯔꯤꯌꯦ ꯑꯗꯨꯒ ꯄꯥꯋꯔ ꯏꯂꯦꯛꯇ꯭ꯔꯤꯁꯤꯇꯤ ꯆꯠꯈ꯭ꯔꯗꯤ ꯏꯂꯦꯛꯇ꯭ꯔꯤꯁꯤꯇꯤ ꯆꯠꯈ꯭ꯔꯗꯤ ꯃꯩ ꯃꯨꯠꯈ꯭ꯔꯗꯤ ꯑꯍꯤꯡꯗ ꯄꯥꯋꯔꯒꯨꯝꯕ ꯂꯥꯏꯛ ꯖꯦꯅꯦꯔꯦꯇꯔꯒꯨꯝꯕ ꯏꯟꯕꯔꯇꯔꯒꯨꯝꯕ ꯁꯣꯜꯂꯔꯒꯨꯝꯕ ꯁꯤꯖꯤꯟꯅꯔꯤꯌꯦ ꯑꯗꯨ ꯁꯤꯖꯤꯟꯅꯕ ꯀꯥꯟꯗ ꯑꯦꯂꯦꯛꯇ꯭ꯔꯤꯁꯤꯇꯤ ꯂꯩꯇ꯭ꯔꯗꯤ ꯑꯗꯨ ꯉꯥꯛꯇ ꯁꯤꯖꯤꯟꯅꯕꯁꯨ ꯉꯝꯂꯛꯇꯕꯅꯤꯅ ꯂꯥꯏꯛ ꯏꯟꯕꯔꯇꯔꯒꯨꯝꯕ ꯏꯟꯕꯔꯇꯔ ꯈꯣꯏꯗꯤ ꯆꯥꯔꯖ ꯇꯧꯔ ꯇꯧꯔ ꯁꯤꯖꯤꯟꯅꯕꯅꯤꯅ ꯃꯩꯗꯣ ꯂꯥꯛꯇ꯭ꯔꯗꯤ ꯆꯥꯔꯖ ꯇꯧꯕꯗ ꯌꯥꯔꯔꯣꯏ ꯑꯗꯨꯅ ꯆꯥꯔꯖꯇꯣ ꯂꯩꯇ꯭ꯔꯗꯤ ꯂꯥꯏꯠꯇꯣ ꯏꯟꯕꯔꯇꯔꯗꯣ ꯌꯨꯁ ꯇꯧꯕ ꯌꯥꯔꯔꯣꯏ ꯑꯗꯨꯅ ꯑꯗꯨꯛ ꯃꯇꯤꯛ ꯑꯦꯂꯦꯛꯇ꯭ꯔꯤꯛꯁꯤꯇꯤꯁꯦ ꯃꯩꯁꯦ ꯄꯥꯋꯔꯁꯦ ꯀꯥꯟꯅꯩ ꯍꯥꯏꯔꯒ ꯊꯝꯖꯔꯤ ꯑꯗꯨꯒ ꯃꯤ ꯌꯨꯝꯂꯛ ꯈꯨꯗꯤꯡ ꯏꯟꯕꯔꯇꯔ ꯈꯣꯏꯁꯨ ꯃꯤꯅ ꯂꯩꯇꯕ ꯅꯠꯇꯦ ꯂꯩꯕ ꯅꯠꯇꯦ ꯑꯗꯨꯕꯨ ꯌꯨꯝꯂꯛꯇ ꯏꯟꯕꯔꯇꯔ ꯂꯩꯕꯁꯦ ꯃꯔꯝꯕꯨ ꯌꯨꯝꯂꯛ ꯇꯔꯥꯒꯨꯝꯕꯗ ꯏꯟꯕꯔꯇꯔ ꯂꯩꯔꯤꯁꯦ ꯌꯨꯝꯂꯛ ꯑꯍꯨꯝ ꯃꯔꯤꯒꯨꯝꯕ ꯉꯥꯛꯇ ꯑꯦꯠ ꯗ ꯃꯣꯁ ꯁꯤꯛꯁ ꯁꯕꯦꯟꯒꯨꯝꯕ ꯂꯩꯕꯅꯤ ꯑꯗꯨꯅ ꯃꯩ ꯃꯨꯠꯄ ꯀꯥꯟꯗꯗꯤ ꯖꯦꯅꯦꯔꯦꯇꯔ ꯁꯤꯖꯤꯟꯅꯕꯁꯨ ꯖꯦꯅꯦꯔꯦꯇꯔꯁꯨ ꯄꯦꯇ꯭ꯔꯣꯜꯅ ꯆꯂꯥꯏꯕꯅꯤꯅ ꯃꯤꯅ ꯀꯌꯥ ꯁꯤꯖꯤꯟꯅꯕ ꯉꯝꯗꯦ ꯑꯗꯨꯅ ꯁꯣꯜꯂꯔ ꯍꯥꯏꯔꯁꯨ ꯁꯣꯜꯂꯔꯗꯨꯁꯨ ꯑꯃꯨꯛꯀ ꯃꯃꯟꯗꯣ ꯍꯦꯟꯅ ꯋꯥꯡꯕꯅꯤꯅ ꯋꯥꯡꯈꯠꯂꯛꯄꯅꯤꯅ ꯃꯣꯏ ꯖꯦꯅꯦꯔꯦꯇꯔ ꯈꯣꯏ ꯏꯟꯕꯔꯇꯔ ꯈꯣꯏꯗꯒꯤꯗꯤ ꯁꯣꯜꯂꯔꯅ ꯃꯃꯟ ꯍꯦꯟꯅ ꯇꯥꯡꯂꯛꯄꯅꯤꯅ ꯃꯤꯅ ꯑꯦꯐꯔꯠ ꯇꯧꯕ ꯉꯝꯗꯦ ꯑꯗꯨꯅ ꯀꯦꯟꯗꯜ ꯀꯦꯟꯗꯜꯒꯨꯝꯕꯁꯨ ꯂꯩꯇꯕ ꯏꯟꯕꯔꯇꯔ ꯈꯣꯏ ꯖꯦꯅꯦꯔꯦꯇꯔ ꯁꯣꯜꯂꯔ ꯂꯩꯇꯕ ꯈꯣꯏꯅ ꯃꯩ ꯄꯥꯋꯔ ꯀꯠ ꯇꯧꯕ ꯀꯥꯟꯗ ꯀꯦꯟꯗꯜ ꯈꯣꯏꯗꯨ ꯁꯤꯖꯤꯟꯅꯔꯒ ꯀꯦꯟꯗꯜꯗꯨꯅ ꯃꯩ ꯊꯥꯟꯂꯒ ꯃꯣꯏ ꯁꯤꯖꯤꯟꯅꯩ ꯑꯗꯨ ꯑꯃꯨꯛꯀ ꯄꯥꯋꯔ ꯀꯠ ꯑꯣꯐ ꯇꯧꯕꯒꯤ ꯃꯔꯝ ꯑꯣꯏꯕꯅ ꯀꯦꯟꯗꯜ ꯁꯤꯖꯤꯟꯅꯕꯒꯤ ꯃꯔꯝ ꯑꯣꯏꯗꯨꯅ ꯈꯔꯗꯤ ꯏꯃꯨꯡ ꯈꯔꯗꯤ ꯍꯧꯖꯤꯛ ꯍꯧꯖꯤꯛ ꯐꯥꯎꯁꯤꯅ ꯀꯦꯟꯗꯜꯗꯨ ꯆꯥꯛꯂꯒ ꯃꯣꯏ ꯎꯍꯧꯗꯅ ꯀꯦꯟꯗꯜꯗꯣ ꯗꯤꯖꯣꯜꯕ ꯑꯣꯏꯔꯝꯕ ꯑꯣꯏꯔꯛꯄ ꯃꯇꯝꯗ ꯂꯣꯏꯔꯛꯄ ꯃꯇꯝꯗ ꯒ꯭ꯌꯥꯁ ꯃꯅꯥꯛꯇ ꯍꯦꯛꯇ ꯃꯣꯏ ꯊꯝꯕ ꯃꯇꯝꯗꯗꯤ ꯒ꯭ꯌꯥꯁꯀ ꯁꯤꯂꯤꯟꯗꯔꯗꯨꯒ ꯆꯨꯅꯔꯒ ꯁꯤꯂꯤꯟꯗꯔꯗꯨ ꯄꯣꯈꯥꯏꯈꯤꯕ ꯈꯔꯁꯨ ꯌꯥꯎꯏ ꯄꯣꯈꯥꯏꯈꯤꯕꯗꯨꯅ ꯃꯔꯝ ꯑꯣꯏꯗꯨꯅ ꯑꯃꯨꯛꯀ ꯃꯣꯏꯒꯤ ꯍꯣꯜ ꯍꯥꯎꯁꯇꯣ ꯃꯣꯏꯒꯤ ꯌꯨꯝ ꯃꯈꯩꯗꯣ ꯄꯨꯂꯞ ꯇꯨꯝꯅ ꯇꯨꯝꯅ ꯃꯩꯅ ꯆꯥꯛꯄ ꯁꯨ ꯑꯣꯏꯕ ꯈꯔ ꯂꯩ ꯑꯗꯨꯅ ꯑꯦꯂꯦꯛꯇ꯭ꯔꯤꯛꯁꯦ ꯄꯥꯋꯔ ꯀꯠ ꯂꯩꯇꯅ ꯁꯤꯖꯤꯟꯅꯔꯗꯤ ꯍꯦꯟꯅ ꯐꯒꯅꯤ ꯍꯦꯟꯅ ꯐꯒꯅꯤ ꯑꯗꯨꯒꯤ ꯃꯊꯛꯇ ꯄꯥꯋꯔ ꯑꯁꯨꯛꯀꯤ ꯃꯇꯤꯛ ꯑꯦꯂꯦꯛꯇ꯭ꯔꯤꯛꯁꯤꯇꯤꯁꯦ ꯄꯥꯋꯔ ꯁꯄ꯭ꯂꯥꯏꯁꯦ ꯀꯥꯟꯅꯩ ꯍꯥꯏꯕꯗꯣ ꯂꯩ ꯑꯗꯨ ꯀꯥꯂꯦꯟ ꯊꯥ ꯑꯃꯨꯛꯀ ꯅꯨꯡꯊꯤꯟ ꯅꯨꯡꯊꯤꯟꯗꯁꯨ ꯁꯨꯃꯥꯏꯅ ꯀꯥꯂꯦꯟ ꯊꯥ ꯃꯇꯝꯗ ꯁꯥꯕꯒꯤ ꯇꯦꯝꯄꯦꯔꯦꯆꯔ ꯋꯥꯡꯕꯗ ꯍꯦꯟꯕ ꯑꯣꯏꯅ ꯃꯔꯝ ꯑꯣꯏꯗꯨꯅ ꯍꯦꯟꯕꯅ ꯃꯔꯝ ꯑꯣꯏꯗꯨꯅ ꯌꯨꯝꯗ ꯑꯦ ꯁꯤ ꯊꯝꯅꯩ ꯑꯗꯨ ꯑꯦꯂꯦꯛꯇ꯭ꯔꯤꯁꯤꯇꯤꯗꯣ ꯂꯥꯛꯇ꯭ꯔꯗꯤ ꯑꯦꯂꯦꯛꯇ꯭ꯔꯤꯁꯤꯇꯤ ꯁꯞꯄ꯭ꯂꯥꯏꯗꯣ ꯂꯥꯛꯇ꯭ꯔꯗꯤ ꯑꯦ ꯁꯤꯗꯨꯁꯨ ꯁꯤꯖꯤꯟꯅꯕ ꯌꯥꯗ꯭ꯔꯕꯅꯤꯅ ꯀꯥꯟꯅꯗꯦ ꯐ꯭ꯔꯤꯗ ꯆꯠꯄꯅꯤꯅ ꯌꯨꯝꯗ ꯂꯩꯕ ꯀꯥꯟꯗꯁꯨ ꯁꯥꯏ ꯃꯩ ꯂꯥꯛꯇ꯭ꯔꯗꯤ ꯑꯗꯨꯛꯀꯤ ꯃꯇꯤꯛ ꯑꯦꯂꯦꯛꯇ꯭ꯔꯤꯁꯤꯇꯤꯁꯦ ꯀꯥꯟꯅꯩ ꯍꯥꯏꯕꯗꯣ ꯊꯝꯖꯒꯦ ꯁꯤ ꯈꯔ ꯍꯥꯏꯕꯁꯤꯅ ꯇꯦꯟꯁꯤꯟꯖꯔꯒꯦ ꯊꯦꯡꯛ ꯌꯨ